ꯏꯂꯦꯛꯇ꯭ꯔꯤꯛꯁꯤꯇꯤ ꯍꯥꯏꯕꯁꯦ ꯍꯧꯖꯤꯛꯀꯤ ꯃꯇꯝꯗ ꯌꯥꯝ ꯅꯣꯡꯃꯗ ꯆꯪꯗꯕ ꯌꯥꯗ꯭ꯔꯕ ꯄꯣꯠꯁꯛ ꯑꯃ ꯑꯣꯏꯔꯦ ꯏꯂꯦꯛꯇ꯭ꯔꯤꯛꯁꯤꯇꯤ ꯍꯥꯏꯕꯁꯤ ꯌꯥꯝꯅ ꯀꯥꯟꯅꯕ ꯄꯤ ꯃꯤꯑꯣꯏꯕꯒꯤ ꯄꯨꯟꯁꯤꯗ ꯑꯗꯨꯒꯨꯝ ꯍꯥꯟꯅ ꯈꯨꯗꯣꯡ ꯊꯤꯅꯤꯡꯉꯥꯏ ꯑꯣꯏꯕꯁꯨ ꯃꯌꯥꯝ ꯑꯃ ꯂꯩ ꯏꯂꯦꯛꯇ꯭ꯔꯤꯛ ꯁꯣꯛ ꯑꯣꯏꯕ ꯍꯦꯛ ꯅꯣꯡ ꯅꯨꯡꯁꯤꯠ ꯇꯧꯔꯛꯄꯗ ꯄꯣꯁ ꯇꯦꯛꯂꯛꯄ ꯑꯁꯤꯅꯆꯤꯡꯕ ꯃꯌꯥꯝ ꯑꯃ ꯂꯩꯈ꯭ꯔꯦ ꯑꯗꯩꯗꯤ ꯃꯈꯣꯏꯁꯤꯡ ꯑꯗꯨꯗꯨ ꯉꯥꯛꯊꯣꯛꯅꯕ ꯑꯩꯈꯣꯏꯅ ꯌꯦꯡꯁꯤꯟꯕ ꯁꯔꯀꯥꯔꯅ ꯏꯂꯦꯛꯇ꯭ꯔꯤꯛꯁꯤꯇꯤ ꯗꯤꯄꯥꯔꯠꯃꯦꯟꯅ ꯑꯦꯋꯥꯔꯅꯦꯁ ꯄꯤꯕ ꯋꯦꯌꯥꯔꯔꯤꯡ ꯄꯣꯁ ꯑꯇꯦꯛꯄ ꯑꯔꯤꯕ ꯃꯈꯩꯁꯦ ꯅꯣꯡ ꯅꯨꯡꯁꯤꯠ ꯂꯥꯛꯇ꯭ꯔꯤꯉꯩ ꯃꯇꯝꯗ ꯁꯤꯟꯗꯣꯛꯄ ꯑꯗꯩ